ꯑꯩꯒꯤ ꯍꯟꯗꯛ ꯘꯔꯤ ꯑꯃ ꯂꯩꯌꯦ ꯚꯔꯁꯥ ꯂꯥꯏꯠ ꯌꯥꯝ ꯅꯨꯡꯉꯥꯏꯌꯦ ꯃꯁꯤ ꯘꯔꯤꯖꯦ ꯁ꯭ꯃꯥꯔꯠ ꯋꯥꯠꯆꯅꯦꯕꯀꯣ ꯑꯗꯣ ꯁ꯭ꯃꯥꯔꯠ ꯋꯥꯠꯆ ꯑꯣꯏꯕꯁꯤꯗ ꯕ꯭ꯂꯨꯇꯨꯠꯁꯨ ꯌꯥꯎꯔꯦ ꯕ꯭ꯂꯨꯇꯨꯠ ꯌꯥꯎꯕꯅꯤꯅ ꯍꯥꯏꯗꯤ ꯏꯁꯩ ꯇꯥꯕꯁꯨ ꯌꯥꯔꯦ ꯑꯗꯨꯒ ꯐꯣꯟ ꯂꯥꯛꯄꯁꯨ ꯑꯗꯨꯝ ꯈꯪꯕ ꯉꯝꯃꯦ ꯘꯔꯤꯗ ꯑꯗꯨꯅ ꯐꯣꯟ ꯂꯥꯛꯄ ꯃꯇꯝꯗ ꯍꯥꯏꯗꯤ ꯐꯣꯟ ꯂꯩꯊꯣꯛꯑꯒ ꯄꯥꯏꯗ꯭ꯔꯁꯨ ꯑꯗꯨꯝ ꯘꯔꯤꯗꯒꯤ ꯄꯥꯏꯔꯒ ꯋꯥꯔꯤ ꯁꯥꯅꯕꯁꯨ ꯌꯥꯔꯦ ꯃꯦꯁꯦꯖ ꯂꯥꯛꯄꯁꯨ ꯃꯦꯁꯦꯖꯁꯦ ꯀꯩꯅꯣꯅ ꯑꯩ ꯑꯗꯨꯝ ꯘꯔꯤꯗ ꯌꯦꯡꯕ ꯌꯥꯔꯦꯕꯀꯣ ꯃꯦꯁꯦꯖꯁꯦ ꯐꯣꯟ ꯂꯧꯊꯣꯛꯄꯩ ꯃꯊꯧ ꯁꯨꯛꯇꯥ ꯇꯥꯗ꯭ꯔꯦꯕ ꯑꯗꯨꯒ ꯑꯩꯒꯤꯗꯤ ꯋꯦꯠꯀꯤꯁꯨ ꯈꯔ ꯌꯥꯝꯖꯕꯅꯤꯅ ꯑꯩ ꯅꯣꯡꯃꯗ ꯑꯩ ꯋꯥꯛꯁꯦ ꯁ꯭ꯇꯦꯞ ꯀꯌꯥ ꯆꯠꯂꯤ ꯍꯥꯏꯗꯤ ꯇꯦꯟ ꯊꯥꯎꯖꯟ ꯂꯤꯁꯤꯡ ꯇꯔꯥ ꯌꯩꯕ꯭ꯔꯥ ꯌꯩꯗꯕ꯭ꯔꯥ ꯍꯥꯏꯕꯁꯤꯁꯨ ꯑꯩꯉꯣꯟꯗ ꯌꯦꯡꯕ ꯌꯥꯔꯦꯕ ꯑꯗꯨꯒ ꯅꯨꯡꯇꯤꯒꯤ ꯑꯗꯨꯝ ꯑꯩꯒꯤ ꯋꯦꯠꯁꯦ ꯑꯗꯨꯝ ꯆꯦꯛ ꯇꯧꯕ ꯃꯣꯅꯤꯇꯔ ꯇꯧꯕꯁꯨꯗꯨꯝ ꯌꯥꯔꯦꯕ ꯃꯁꯤ ꯘꯔꯤꯁꯤꯗꯒꯤ ꯑꯗꯨꯅ ꯑꯩꯒꯤ ꯑꯣꯏꯅꯗꯤ ꯌꯥꯝꯅ ꯀꯥꯟꯅꯩꯅ ꯈꯜꯂꯤ ꯁꯒꯤ ꯘꯔꯤꯖꯦ ꯁꯤ ꯁꯤꯖꯤꯟꯅꯔꯒ ꯑꯗꯨꯝ ꯑꯩꯒꯤ ꯋꯦꯠꯁꯦ ꯃꯣꯅꯤꯇꯔ ꯇꯧꯕꯁꯨ ꯑꯗꯨꯝ ꯌꯥꯏꯌꯦꯕ